ꯃꯣꯏꯗ ꯄꯤꯖꯩ ꯀꯔꯤꯒꯨꯝꯕ ꯃꯣꯏꯅ ꯃꯣꯏꯒꯤ ꯑꯅꯤꯡ ꯑꯅꯤꯡꯕ ꯑꯄꯥꯝ ꯑꯄꯥꯝꯕ ꯍꯧ ꯍꯥꯏꯔꯒꯗꯤ ꯑꯩꯈꯣꯏꯅ ꯂꯩꯔꯨꯕ ꯅꯠꯇ꯭ꯔꯒ ꯑꯩꯈꯣꯏꯅ ꯂꯩꯔ ꯃꯇꯨꯡꯗ ꯑꯩꯈꯣꯏꯅ ꯁꯥꯖꯔꯒ ꯃꯣꯏꯁꯤꯡꯗ ꯃꯣꯏꯅ ꯄꯦꯟꯅꯕꯒꯤꯗꯃꯛꯇ ꯑꯩꯈꯣꯏꯅ ꯈꯨꯗꯤꯡꯃꯛ ꯍꯣꯠꯅꯩ ꯑꯩꯈꯣꯏꯅ ꯍꯣꯠꯅꯖꯃꯟꯒꯤ ꯃꯇꯨꯡꯏꯟꯅ ꯃꯣꯏꯗ ꯑꯄꯦꯟꯕ ꯍꯥꯏꯕꯗꯨ ꯑꯣꯏꯖꯩ ꯃꯣꯏꯅ ꯄꯦꯟꯈꯤꯕ ꯍꯥꯏꯕ ꯑꯁꯤ ꯑꯩꯈꯣꯏꯒꯤꯁꯨ ꯍꯔꯥꯎꯖꯕꯅꯤ ꯃꯣꯍꯣꯏꯅ ꯄꯦꯟꯈꯤꯕ ꯑꯗꯨꯅ ꯃꯔꯝ ꯑꯣꯏꯔꯒ ꯃꯣꯏꯅ ꯍꯟꯈ꯭ꯔꯕ ꯃꯇꯨꯡꯗ ꯃꯣꯏꯒꯤ ꯃꯃꯥꯟꯅꯕꯁꯤꯡꯗ ꯍꯥꯏꯔꯒ ꯑꯩꯈꯣꯏꯒꯤ ꯃꯐꯝ ꯑꯗꯨꯗ ꯂꯥꯛꯑꯒ ꯑꯩꯈꯣꯏꯒꯤ ꯆꯥꯅꯕ ꯆꯤꯟꯖꯥꯛ ꯑꯁꯤ ꯍꯥꯎꯏ ꯍꯥꯎꯇꯦ ꯍꯥꯏꯕꯗꯨ ꯃꯣꯏꯅ ꯍꯥꯏꯔꯒ ꯑꯩꯈꯣꯏꯒꯤꯗ ꯋꯦꯜꯀꯝ ꯑꯅꯝꯕꯅ ꯇꯧꯏ ꯍꯥꯏꯗꯤ ꯃꯣꯏꯅ ꯃꯣꯏꯒꯤ ꯑꯄꯥꯝꯕ ꯈꯨꯗꯤꯡꯃꯛ ꯑꯩꯈꯣꯏꯅ ꯐꯪꯍꯜꯂꯝꯅꯤꯅ ꯃꯣꯏꯒꯤꯁꯨ ꯑꯩꯈꯣꯏꯗ ꯑꯗꯨꯝ ꯀꯣꯟꯇ꯭ꯔꯦꯛ ꯂꯩꯅꯕꯒꯨꯝꯅ ꯇꯧꯏ